ꯑꯩꯅ ꯅꯍꯥꯟ ꯑꯣꯟꯂꯥꯏꯟꯗꯒꯤ ꯗꯁꯕꯤꯟ ꯑꯃ ꯑꯣꯔꯗꯔ ꯇꯧꯖꯕꯅꯦ ꯑꯗꯣ ꯀ꯭ꯋꯥꯂꯤꯇꯤꯖꯦ ꯌꯥꯝꯅ ꯐꯠꯂꯝꯗ꯭ꯔꯦ ꯑꯗꯨ ꯅꯍꯥꯟ ꯑꯩꯅ ꯑꯣꯟꯂꯤꯏꯟꯗ ꯎꯈꯤꯕꯗꯗꯤ ꯌꯥꯝꯅ ꯐꯖꯕꯣꯏ ꯌꯥꯝꯅ ꯀ꯭ꯋꯥꯂꯤꯇꯤꯒ ꯌꯥꯝ ꯂꯤꯡꯕꯗꯧꯅ ꯎꯒꯤꯕꯅꯦ ꯑꯗꯣ ꯌꯧꯔꯛꯄꯁꯤꯗꯤ ꯄꯨꯔꯥ ꯑꯣꯟꯅꯔꯝꯃꯦ ꯑꯗꯨꯒ ꯃꯥꯒꯤ ꯁꯥꯏꯖꯁꯤꯁꯨ ꯑꯩꯅ ꯑꯣꯟꯂꯥꯏꯟꯗ ꯎꯒꯤꯕꯗꯨꯒ ꯌꯧꯔꯛꯏꯁꯤꯒ ꯌꯧꯔꯛꯏꯁꯤꯅ ꯈꯔ ꯄꯤꯛꯄꯗꯧꯅ ꯑꯣꯏꯔꯦ ꯑꯗꯨꯒ ꯃꯅꯝ ꯃꯍꯥꯖꯨ ꯑꯗꯨꯝ ꯃꯄꯥꯟꯗ ꯏꯅꯝ ꯅꯝꯕꯗꯧꯅ ꯇꯧꯏ ꯑꯗꯣ ꯃꯁꯤ